ꯍꯜꯂꯣ ꯁꯤꯕꯨ ꯀꯩꯅꯣ ꯊꯧꯗꯥꯝ ꯑꯥꯅꯟ ꯅꯠꯇ꯭ꯔꯣ ꯃꯥꯅꯦ ꯑꯩ ꯃꯣꯔꯦꯗꯒꯤ ꯅꯣꯏꯒꯤ ꯇꯥꯃꯣ ꯕꯣꯏꯅꯥꯎꯅꯤ ꯅꯪꯗꯨ ꯂꯥꯛꯀꯅꯤꯅ ꯇꯧꯔꯝꯕꯗꯨ ꯀꯃꯥꯏꯅ ꯇꯧꯔꯒꯦ ꯑꯗꯨꯒꯤ ꯑꯩ ꯁꯨꯝ ꯍꯪꯉꯛꯏꯕ ꯀꯔꯝ ꯀꯔꯝ ꯇꯧꯔꯃꯣ ꯀꯃꯥꯏꯅ ꯇꯧꯔꯃꯣ ꯂꯥꯛꯀꯅꯦ ꯍꯥꯏꯔꯒ ꯂꯥꯛꯇꯕꯗꯣ ꯀꯩꯗꯧꯈ꯭ꯔꯕꯅꯣꯅ

ꯑꯗꯨ ꯅꯣꯏ ꯂꯥꯛꯀꯗꯧꯕ ꯑꯣꯏꯇꯥꯔꯒꯗꯤ ꯂꯥꯛꯑꯣ ꯍꯧꯖꯤꯛꯁꯤꯁꯨ ꯌꯥꯝꯅ ꯋꯦꯗꯔꯁꯦ ꯀꯥꯂꯦꯟ ꯀꯩꯀꯩ ꯂꯣꯏꯁꯤꯜꯂꯛꯄ ꯅꯤꯡꯊꯝꯊꯥ ꯍꯧꯒꯠꯂꯛ ꯅꯤꯝꯊꯝꯊꯥ ꯂꯣꯏꯁꯤꯜꯂꯛꯄꯒꯤ ꯀꯥꯂꯦꯟꯁꯨ ꯈꯔ ꯀꯩꯅꯣ ꯇꯧꯔꯛꯄ ꯌꯥꯝꯅꯁꯨ ꯏꯪꯗꯕ ꯌꯥꯝꯁꯨ ꯁꯥꯗꯕ ꯇꯥꯏꯃꯤꯡꯄꯦꯕꯀꯣ ꯑꯗꯨꯅ ꯆꯥꯕ ꯊꯛꯄꯁꯨ ꯌꯥꯝ ꯍꯥꯎꯕ ꯇꯥꯏꯃꯤꯡꯅꯦ ꯑꯗꯨꯅ ꯂꯥꯛꯍꯟꯅꯤꯡꯕ ꯍꯥꯏꯇꯥꯔꯦ ꯑꯗꯨꯗꯩ ꯏꯂꯦꯛꯇ꯭ꯔꯣꯅꯤꯛꯀꯤ ꯄꯣꯠ ꯀꯩꯀꯩꯁꯨ ꯑꯗꯨꯝ ꯍꯧꯖꯤꯛꯇꯤ ꯌꯥꯝ ꯃꯔꯥꯡ ꯀꯥꯏꯅ ꯐꯪꯉꯦ ꯅꯣꯏꯅ ꯄꯥꯝꯕ ꯑꯗꯣ ꯅꯣꯏ ꯂꯨꯍꯣꯡꯗꯧꯕ ꯌꯥꯎꯔꯤꯕ꯭ꯔꯣ

ꯍꯣꯏꯅꯦ ꯑꯗꯣ ꯀꯥꯡꯊꯣꯟꯒꯨꯝꯕ ꯇꯤꯛꯀꯤ ꯀꯥꯡꯊꯣꯟ ꯐꯖꯕ ꯂꯩ ꯑꯗꯨꯗꯒꯤ ꯁꯣꯐꯥ ꯇꯤꯛꯀꯤ ꯂꯩꯗꯅ ꯇꯤꯛꯀꯤ ꯁꯣꯐꯥ ꯀꯥꯡꯊꯣꯟ ꯎꯄꯨ ꯀꯩꯀꯩ ꯂꯣꯏꯅ ꯐꯪꯉꯦ ꯃꯈꯜꯁꯨꯅ ꯏꯁꯄꯣꯟꯁꯒꯤ ꯀꯩꯒꯤ ꯑꯗꯨꯗꯩ ꯎꯒꯤ ꯇꯤꯛꯀꯤ ꯀꯩꯒꯤ ꯂꯣꯏꯅ ꯂꯩꯌꯦꯕ ꯂꯣꯏꯅ ꯐꯣꯜꯗꯤꯡ ꯉꯥꯛꯇꯅꯦꯕꯀꯣ ꯚꯔꯃꯥꯔꯣꯝꯗꯒꯤ ꯄꯨꯊꯣꯔꯛꯄ ꯑꯗꯨꯅ ꯑꯗꯨꯒꯤ ꯄꯣꯠꯁꯤꯡꯗꯨ ꯅꯣꯏ ꯑꯗꯨꯝ ꯁꯤꯖꯟꯅꯕ ꯌꯥꯗꯤ ꯌꯥꯏ ꯀꯩꯁꯨ ꯀꯥꯏꯗꯦꯗꯅ ꯃꯃꯜꯁꯨ ꯈꯔ ꯑꯗꯨꯝ ꯇꯥꯒꯅꯦꯕ ꯑꯥꯗꯒꯤ ꯂꯨꯍꯣꯡꯕꯒꯤ ꯑꯎꯟ ꯑꯣ ꯌꯥꯅꯤ ꯑꯗꯨꯝ ꯀꯩꯁꯨ ꯀꯥꯏꯗꯦ ꯑꯗꯨꯝꯕꯒꯤꯗꯤꯀꯣ ꯑꯗꯨ ꯅꯪ ꯀꯔꯝ ꯀꯥꯟꯗ ꯂꯥꯛꯄꯁꯤ ꯀꯔꯝ ꯀꯥꯟꯗ ꯂꯥꯛꯄꯒꯤ ꯁꯨꯝ ꯄ꯭ꯂꯥꯟ ꯇꯧꯔꯤꯕꯅꯣ ꯑꯥ ꯅꯣꯏꯒꯤ ꯎꯝ ꯑ ꯅꯣꯏ ꯃꯤ ꯀꯌꯥꯃꯨꯛ ꯂꯥꯛꯄꯒꯤ ꯈꯟꯅꯔꯤ

ꯂꯩꯐꯝꯁꯦ ꯑꯩꯈꯣꯏꯒꯤꯁꯨ ꯑꯗꯨꯝ ꯆꯥꯎꯕꯨꯗꯤ ꯆꯥꯎꯏ ꯑꯩꯈꯣꯏꯗ ꯂꯩꯒꯦꯁꯨ ꯌꯥꯕꯨꯗꯤ ꯌꯥꯏꯌꯦꯕ ꯑꯗꯣ ꯆꯥꯎꯕꯕꯨꯗꯤ ꯀꯥ ꯑꯅꯤꯕꯨꯗꯤ ꯍꯥꯡꯉ ꯂꯩꯌꯦ ꯑꯗꯨ ꯅꯣꯏ ꯅꯣꯏꯅ ꯑꯇꯣꯞꯄꯗ ꯂꯩꯒꯦ ꯍꯥꯏꯔꯒꯁꯨ ꯑꯩꯈꯣꯏꯒꯤ ꯅꯥꯀꯟꯗ ꯍꯣꯇꯦꯜ ꯑꯆꯧꯕ ꯑꯝꯗꯤ ꯂꯩꯌꯦꯕꯀꯣ ꯆꯥꯕ ꯊꯛꯄ ꯊꯨꯝꯕ ꯀꯩꯀꯩ ꯂꯣꯏꯅ ꯇꯧꯕ ꯌꯥꯕ ꯍꯣꯇꯦꯜ ꯑꯝꯗꯤ ꯂꯩꯌꯦꯕꯀꯣ ꯑꯗꯨꯗ ꯂꯩꯒꯦꯁꯨ ꯌꯥꯏ ꯑꯩꯈꯣꯏꯗ ꯂꯩꯒꯦ ꯍꯥꯏꯔꯒꯅ ꯑꯩꯈꯣꯏꯒ ꯄꯨꯟꯅ ꯊꯣꯡꯉ ꯆꯥꯃꯤꯟ ꯊꯛꯃꯤꯟꯅꯔꯁꯨ ꯀꯩꯁꯨꯕꯨꯗꯤ ꯀꯥꯏꯗꯦꯑꯕ ꯑꯗꯨꯒꯤꯗꯤ ꯆꯥꯕ ꯊꯛꯄꯗꯤ ꯐꯖꯅ ꯃꯔꯥꯡ ꯀꯥꯏꯅ ꯑꯗꯨꯒꯤꯕꯨꯗꯤ ꯂꯣꯏꯅ ꯌꯦꯟꯁꯥꯡ ꯅꯥꯄꯤ ꯀꯩꯗꯧꯕ ꯈꯣꯠꯄ ꯆꯥꯅ ꯊꯛꯅꯕꯁꯨ ꯐꯖꯅ ꯃꯔꯥꯡ ꯀꯥꯏꯅ ꯐꯪꯉꯦꯑꯕ ꯑꯗꯨꯒꯤꯗꯤ ꯌꯥꯝ ꯌꯥꯝ ꯅꯨꯡꯉꯥꯏꯕ ꯖꯒꯥꯅꯤꯗꯅ ꯑꯗꯨꯒꯤꯗꯤ ꯊꯣꯏꯗꯣꯛꯅ ꯄ꯭ꯔꯣꯕ꯭ꯂꯦꯝ ꯂꯩꯇꯦꯑꯕ ꯑꯗꯨꯒꯤꯗꯤ ꯑꯗꯨꯗꯒꯤ ꯅꯣꯏꯒꯤ ꯑꯎꯟꯄꯣꯠꯇꯣ ꯑꯎꯟꯄꯣꯠꯇꯨ ꯅꯣꯏꯒꯤ ꯄꯣꯠꯆꯩ ꯑꯎꯟꯄꯣꯠꯇꯨ ꯀꯩꯅꯣ ꯇꯧꯕ ꯌꯥꯅꯦꯕ ꯑꯗꯨꯒꯤꯗꯣ ꯃꯃꯜꯗꯣ ꯈꯔ ꯑꯗꯨꯝ ꯇꯥꯔꯛꯀꯅꯦꯕꯀꯣ ꯑꯁꯤꯗꯅ ꯃꯔꯨ ꯑꯣꯏꯅ ꯑꯗꯨꯒꯤꯁꯨ ꯑꯗꯨ ꯑꯣꯏꯔꯦ ꯑꯗꯨꯒ ꯀꯔꯤ ꯀꯔꯤ ꯏꯂꯦꯛꯇ꯭ꯔꯣꯅꯤꯛꯁꯀꯤ ꯄꯣꯠꯆꯩꯁꯤꯡꯗꯣ ꯑꯗꯨꯝ ꯂꯛꯖꯔꯤꯒꯤ ꯍꯥꯏꯇꯥꯔꯦꯅꯦ ꯑꯗꯨꯝꯕꯁꯤꯡꯗꯨ ꯍꯧꯖꯤꯛꯇꯤ ꯃꯔꯥꯡ ꯀꯥꯏꯅ ꯐꯪꯉꯦꯕ ꯑꯗꯨꯅ ꯑꯗꯨꯝꯕꯁꯤꯡꯗꯨ ꯑꯗꯨꯝ ꯁꯤꯒꯩ ꯈꯔ ꯂꯩꯈ꯭ꯔꯁꯨ ꯑꯗꯨꯝ ꯀꯥꯟꯅꯅꯦꯕ ꯅꯣꯏꯗ ꯑꯥꯗꯒꯤ ꯂꯩꯕꯗꯨꯒ ꯁꯤꯗꯒꯤ ꯂꯩꯕꯗꯨꯒ ꯑꯥꯗꯒꯤ ꯂꯩꯕꯗꯨꯒ ꯈꯦꯠꯅꯕꯅꯦꯕ ꯌꯥꯝꯅ ꯑꯗꯨꯒꯤ ꯄꯣꯠꯇꯨꯅꯤꯗ ꯑꯗꯨ ꯅꯣꯏ ꯃꯤ ꯀꯌꯥꯝꯃꯨꯛ ꯂꯥꯛꯄꯒꯤ ꯄ꯭ꯂꯥꯟ ꯇꯧꯔꯤꯕꯅꯣ ꯃꯤꯁꯤ ꯀꯌꯥꯝꯃꯨꯛ ꯂꯥꯛꯄꯒꯤ ꯄ꯭ꯂꯥꯟ ꯇꯧꯔꯤꯕꯅꯣ ꯎꯝ

ꯎꯝ ꯎꯝ ꯑꯗꯨ ꯌꯥꯔꯒꯗꯤ ꯂꯥꯑꯣ ꯀꯣ ꯂꯥꯑꯒ ꯐꯖꯅ ꯎꯅꯔꯒ ꯋꯥꯔꯤ ꯋꯇꯥꯏ ꯇꯧꯔꯁꯤ ꯌꯥꯔꯦꯀꯣ ꯐꯔꯦ ꯐꯔꯦ ꯍꯣꯏ ꯍꯣꯏ ꯊꯝꯃꯦ ꯊꯝꯃꯦ ꯎꯝ